ꯑꯩꯈꯣꯏꯒꯤ ꯂꯩꯔꯤꯕ ꯃꯐꯝꯁꯤꯗ ꯁꯥꯟꯅ ꯈꯣꯠꯅꯕꯁꯤꯡꯗ ꯃꯇꯦꯡ ꯄꯥꯡꯕ ꯍꯥꯏ ꯇꯥꯔꯗꯤ ꯀ꯭ꯂꯥꯁꯤꯛ ꯍꯣꯇꯦꯜ ꯑꯗꯨꯗꯒꯤ ꯀ꯭ꯂꯥꯁꯤꯛ ꯍꯣꯇꯦꯜ ꯅꯠꯇ꯭ꯔꯁꯨ ꯐꯨꯠꯕꯣꯜ ꯑꯦꯀꯥꯗꯃꯤ ꯂꯩꯔꯤꯗꯅ ꯍꯥꯏꯗꯤ ꯐ꯭ꯔꯤꯗꯒ ꯑꯩꯈꯣꯏꯒꯤ ꯄ꯭ꯂꯦꯌꯥꯔꯁꯤꯡꯗ ꯏꯪꯈꯠꯂꯛꯂꯤꯕ ꯄ꯭ꯂꯦꯌꯥꯔꯁꯤꯡꯗ ꯑꯩꯈꯣꯏꯒꯤ ꯐ꯭ꯔꯤꯗꯒ ꯑꯩꯈꯣꯏꯒꯤ ꯀꯣꯆꯤꯡ ꯇꯧꯕꯤꯕ ꯑꯗꯨꯃꯥꯏꯅ ꯐꯨꯠꯕꯣꯜ ꯇꯥꯛꯄꯤ ꯇꯝꯕꯤꯕ ꯑꯗꯨꯝꯕ ꯍꯥꯏ ꯇꯥꯔꯦ ꯑꯗꯨꯃꯥꯏꯅ ꯃꯈꯣꯏꯁꯤꯡꯁꯤꯅ ꯑꯩꯈꯣꯏ ꯑꯣꯖꯥꯗꯨꯅ ꯍꯥꯏ ꯇꯥꯔꯦ ꯃꯁꯥꯅ ꯁꯦꯀ꯭ꯔꯤꯐꯥꯏꯁ ꯇꯧꯔꯒꯀꯣ ꯁꯥꯇ꯭ꯔꯁꯤꯡꯗꯨꯗ ꯇꯥꯛꯄꯤ ꯇꯝꯕꯤꯕ ꯑꯗꯨꯃꯥꯏꯅ ꯃꯇꯦꯡ ꯄꯥꯡꯕ ꯑꯗꯨ ꯌꯥꯝꯅ ꯆꯥꯎꯅ ꯑꯩꯈꯣꯏꯒꯤ ꯀꯝꯄꯦꯅꯤ ꯑꯗꯨꯝ ꯀ ꯇꯧꯔꯒ ꯀꯝꯄꯦꯅꯤꯀ ꯑꯩꯈꯣꯏꯒꯤ ꯏꯁꯄꯣꯔꯠꯁꯀꯤ ꯂꯝꯁꯤꯗ ꯄꯩꯁꯥ ꯊꯥꯊꯕ ꯈꯣꯠꯊꯕ ꯑꯗꯨꯝꯕꯗꯗꯤ ꯌꯥꯝ ꯄꯥꯛꯅ ꯂꯩꯇꯦ ꯑꯩꯈꯣꯏ ꯁꯤꯗ ꯍꯥꯏꯗꯤ ꯃꯁꯥꯅ ꯁꯦꯀ꯭ꯔꯤꯐꯥꯏꯁ ꯑꯣꯏꯕ ꯁꯣꯁꯦꯜ ꯋꯥꯀꯔ ꯑꯣꯏꯅ ꯍꯥꯏꯗꯤ ꯃꯤꯡ ꯑꯣꯏꯅ ꯄꯜꯂꯀꯥꯟꯗꯀꯣ ꯑꯩꯈꯣꯏꯒꯤ ꯐꯤꯂꯦꯝ ꯔꯣꯍꯟꯒꯨꯝꯕ ꯍꯥꯏ ꯇꯥꯔꯦ ꯃꯈꯣꯏꯗꯤ ꯁꯣꯁꯦꯜ ꯋꯥꯀꯔꯅꯤ ꯑꯩꯈꯣꯏ ꯑꯩꯈꯣꯏꯒꯤ ꯁꯤꯒꯤ ꯑꯣꯏꯅ ꯃꯈꯣꯏꯅ ꯑꯩꯈꯣꯏꯗꯤ ꯃꯤꯌꯥꯝꯗꯒꯤ ꯀꯟꯇ꯭ꯔꯤꯕ꯭ꯌꯨꯠ ꯇꯧꯔꯒꯀꯣ ꯍꯥꯏꯗꯤ ꯃꯈꯣꯏꯒꯤ ꯄꯣꯀꯦꯠꯇꯒꯤꯁꯨ ꯀꯩꯗꯧꯔꯒ ꯃꯈꯣꯏꯗꯒꯤ ꯄꯣꯀꯦꯠꯇꯒꯤ ꯃꯁꯥꯃꯛꯇꯒꯤ ꯄꯤꯔꯛꯄꯁꯨ ꯌꯥꯎꯋꯤ ꯑꯗꯨ ꯑꯣꯏꯔꯁꯨ ꯃꯌꯥꯝꯗꯒꯤ ꯀꯟꯇ꯭ꯔꯤꯕ꯭ꯌꯨꯠ ꯇꯧꯔꯒꯀꯣ ꯃꯈꯣꯏꯅ ꯑꯣꯏꯅ ꯇꯧꯖꯔꯒ ꯑꯗꯨꯃꯥꯏꯅ ꯁꯥꯟꯅ ꯈꯣꯠꯅꯕꯁꯤꯗ ꯈꯔ ꯃꯇꯦꯡ ꯑꯣꯏꯅ ꯑꯗꯨꯃꯥꯏꯅ ꯄꯥꯡꯉꯤ ꯑꯗꯨ ꯑꯗꯨ ꯑꯗꯨ ꯅꯠꯇꯅ ꯑꯩꯈꯣꯏꯒꯤ ꯀꯝꯄꯦꯅꯤꯗꯒꯤ ꯑꯗꯨꯃꯥꯏꯅ ꯆꯥꯎꯅ ꯁꯥꯟꯅ ꯈꯣꯠꯅꯕꯗ ꯄꯥꯡꯅꯉꯥꯏꯒꯤ ꯑꯗꯨꯝꯕꯒꯤ ꯀꯔꯤꯗꯤ ꯄꯥꯡꯕ ꯑꯗꯨꯝꯕꯗꯤ ꯊꯣꯏꯗꯣꯛꯅ ꯂꯩꯇꯦ